ꯁꯤ ꯍꯣꯇꯦꯜ ꯔꯤꯁꯤꯞꯁꯟ ꯑꯣꯏꯕꯤꯔꯕ꯭ꯔꯥ ꯍꯌꯦꯡ ꯑꯩ ꯃꯥꯔꯖꯤꯡ ꯄꯣꯂꯣ ꯆꯠꯅꯤꯡꯉꯦꯕꯀꯣ ꯑꯗꯨ ꯁꯥꯔꯁꯤ ꯁꯪꯒꯗ꯭ꯔꯥ ꯍꯌꯦꯡ ꯑꯩꯕꯨ ꯒꯥꯏꯗ ꯇꯧꯕꯤꯕ ꯁꯪꯒꯗ꯭ꯔꯥ

ꯍꯌꯦꯡ ꯒꯥꯔꯤ ꯑꯦꯁꯤ ꯌꯥꯎꯕꯗꯨꯅ ꯃꯃꯟ ꯀꯌꯥꯅꯣ ꯑꯗꯨꯒ ꯑꯦꯁꯤ ꯌꯥꯎꯗꯕꯗꯨꯅ ꯃꯃꯟ ꯀꯌꯥ ꯂꯩꯒꯦ ꯑꯩꯈꯣꯏ ꯃꯤ ꯑꯅꯤ ꯑꯍꯨꯝ ꯆꯠꯇꯣꯏꯅꯦꯕꯀꯣ ꯑꯗꯨ ꯑꯥ ꯍꯣꯇꯦꯜ ꯃꯥꯔꯖꯤꯡ ꯄꯣꯂꯣ ꯐꯥꯎ ꯌꯧꯕꯗ ꯀꯔꯤ ꯀꯔꯤ ꯆꯪꯕ ꯆꯪꯒꯅꯤ ꯍꯥꯏꯕꯗꯨ ꯆꯥꯟꯅꯕ ꯍꯥꯏꯕꯤꯔꯛꯑꯣ ꯀꯣ ꯑꯣ ꯑꯗꯨ ꯁꯥꯔ ꯅꯍꯥꯟ ꯁꯪꯗ꯭ꯔꯗꯤ ꯑꯃꯨꯛꯇ ꯊꯤꯟꯕꯤꯕ ꯇꯥꯔꯦꯀꯣ ꯑꯥ ꯌꯥꯔꯅꯤ ꯍꯣꯏ ꯍꯣꯏ ꯍꯣꯏ